ꯑꯩꯍꯥꯛꯅ ꯈ꯭ꯋꯥꯏꯗꯒꯤ ꯄꯥꯝꯖꯕ ꯃꯁꯥꯟꯅ ꯑꯃ ꯍꯥꯏꯔꯕꯗꯤ ꯐꯨꯠꯕꯣꯜ ꯍꯥꯏꯔꯤꯕ ꯃꯁꯥꯟꯅ ꯑꯁꯤꯅꯤ ꯑꯩꯍꯥꯛꯅ ꯐꯨꯠꯕꯣꯜ ꯍꯥꯏꯔꯤꯕ ꯃꯁꯥꯟꯅ ꯑꯁꯤ ꯄꯥꯝꯂꯤꯕꯒꯤ ꯃꯔꯝꯗꯤ ꯃꯁꯤꯅ ꯑꯩꯈꯣꯏꯒꯤ ꯍꯛꯆꯥꯡ ꯐꯍꯜꯂꯤ ꯑꯃꯗꯤ ꯃꯅꯨꯡ ꯃꯄꯥꯟ ꯊꯣꯡꯒꯤ ꯑꯣꯏꯕ ꯑꯃꯗꯤ ꯃꯅꯨꯡꯒꯤ ꯑꯣꯏꯕ ꯍꯛꯆꯥꯡꯗ ꯌꯥꯝ ꯀꯥꯟꯅꯕ ꯄꯤꯔꯤ ꯑꯗꯨꯒ ꯑꯦꯛꯁꯔꯁꯥꯏꯖꯁꯨ ꯔꯤꯒꯨꯂꯔ ꯑꯣꯏꯅ ꯇꯧꯔꯕꯅꯤꯅ ꯍꯛꯆꯥꯡꯗ ꯌꯥꯝ ꯐꯍꯜꯂꯤ

ꯃꯁꯥꯟꯅ ꯑꯁꯤ ꯌꯥꯝꯅ ꯑꯐꯥꯎꯕ ꯑꯃꯁꯨ ꯍꯧꯖꯤꯛ ꯀꯥꯟꯒꯤ ꯖꯦꯅꯦꯔꯦꯁꯟ ꯑꯁꯤꯗ ꯑꯣꯏꯔꯛꯂꯤ ꯑꯐꯥꯎ ꯑꯐꯥꯎꯕ ꯄ꯭ꯂꯦꯌꯔ ꯁꯝꯅ ꯍꯥꯏꯔꯕꯗ ꯔꯣꯅꯥꯜꯗꯣ ꯃꯦꯁꯤ ꯃꯈꯣꯏꯅ ꯃꯔꯨ ꯑꯣꯏꯔꯒ ꯍꯧꯒꯠꯂꯛꯂꯤꯕ ꯑꯉꯥꯡꯁꯤꯡ ꯌꯨꯠꯁꯤꯡ ꯑꯁꯤꯗ ꯐꯨꯠꯕꯣꯜ ꯃꯁꯥꯟꯅ ꯑꯁꯤ ꯑꯄꯥꯝꯕ ꯁꯥꯟꯅꯅꯤꯡꯕꯒꯤ ꯑꯄꯥꯝꯕ ꯄꯣꯛꯍꯜꯂꯤ ꯑꯁꯨꯝ ꯇꯧꯅ ꯐꯨꯠꯕꯣꯜꯁꯤꯡ ꯐꯨꯠꯕꯣꯜ ꯑꯁꯤꯅ ꯀꯥꯟꯅꯕ ꯀꯌꯥ ꯑꯃꯔꯣꯝ ꯄꯤꯔꯤ ꯍꯥꯏꯕꯁꯤ ꯅꯣꯡꯃ ꯅꯣꯡꯃꯒꯤ ꯃꯤꯄꯨꯝ ꯈꯨꯗꯤꯡꯅ ꯈꯪꯂꯛꯂꯤ ꯑꯗꯨꯅ ꯃꯁꯥꯟꯅ ꯑꯁꯤꯗ ꯃꯆꯥꯁꯤꯡꯅ ꯑꯉꯥꯡꯁꯤꯡꯅ ꯁꯥꯟꯅꯕꯗ ꯃꯄꯥ ꯃꯃꯥꯁꯤꯡꯅ ꯌꯥꯝꯅ ꯊꯧꯒꯠꯂꯤ ꯑꯃꯗꯤ ꯁꯞꯄꯣꯔꯠ ꯇꯧꯕꯤꯔꯤ